ꯑꯩꯈꯣꯏ ꯁꯥꯏꯀꯜ ꯀꯩꯅꯣ ꯀꯥꯔ ꯊꯧꯕꯕꯨꯗꯤ ꯑꯩꯈꯣꯏ ꯁꯥꯏꯀꯜ ꯊꯧꯕꯅ ꯍꯛꯆꯥꯡꯁꯦ ꯑꯩꯈꯣꯏꯒꯤ ꯏꯁꯥꯗ ꯌꯥꯝꯅ ꯀꯥꯟꯅꯍꯜꯂꯤ ꯑꯗꯨꯗꯨꯒ ꯑꯩꯈꯣꯏꯒꯤ ꯀꯔꯤ ꯍꯥꯏꯇꯔꯦ ꯑꯩꯈꯣꯏ ꯍꯛꯆꯥꯡꯗ ꯑꯩꯈꯣꯏꯒꯤ ꯍꯨꯃꯥꯡ ꯀꯩꯀꯥ ꯊꯣꯛꯍꯟꯕꯗꯨꯅ ꯏꯁꯥꯗ ꯑꯅꯥ ꯑꯌꯦꯛ ꯑꯝꯇ ꯌꯥꯎꯍꯟꯗꯦ

ꯁꯥꯏꯀꯜ ꯊꯧꯕꯁꯤꯅ ꯂꯥꯏꯅꯥ ꯇꯤꯟꯅꯥ ꯃꯌꯥꯝ ꯑꯃ ꯑꯩꯈꯣꯏ ꯍꯛꯆꯥꯡꯗ ꯊꯣꯛꯍꯟꯗꯦ ꯗꯥꯏꯕꯦꯇꯤꯁ ꯀꯨꯝꯕ ꯑꯗꯨꯒꯨꯝꯕ ꯑꯩꯈꯣꯏꯒꯤ ꯅꯥꯔꯝꯕ ꯈꯣꯠꯂꯝꯕ ꯀꯩꯅꯣ ꯇꯧꯔꯝꯕꯁꯤꯡꯗꯨꯁꯨ ꯑꯩꯈꯣꯏ ꯏꯁꯥꯁꯦ ꯑꯩꯈꯣꯏꯒꯤ ꯅꯣꯡꯃꯒꯤ ꯍꯛꯆꯥꯡ ꯁꯥꯖꯦꯟ ꯅꯣꯡꯃꯒꯤ ꯁꯥꯏꯀꯜꯒꯨꯝꯕ ꯊꯧꯕ ꯃꯇꯝꯗ ꯏꯁꯥꯒꯤ ꯍꯨꯃꯥꯡ ꯊꯣꯛꯈꯤꯕꯗꯨ

ꯑꯗꯨꯕꯨ ꯏꯁꯥꯗꯤ ꯅꯥꯗꯅꯕ ꯍꯣꯠꯅꯕꯁꯤꯅ ꯏꯁꯥꯒꯤ ꯂꯟꯅꯤ ꯑꯗꯨꯒ ꯑꯩꯈꯣꯏꯒꯤ ꯌꯥꯔꯤꯕꯃꯈꯩ ꯏꯁꯥꯕꯨ ꯍꯨꯃꯥꯡ ꯊꯣꯛꯍꯟꯕ ꯌꯥꯔꯤꯕ ꯃꯈꯩ ꯏꯁꯥꯕꯨ ꯍꯨꯃꯥꯡ ꯊꯣꯛꯍꯟꯕꯁꯤꯅ ꯏꯁꯥꯗ ꯌꯥꯝꯅ ꯀꯥꯟꯅꯕ ꯑꯣꯏꯒꯅꯤ

ꯅꯣꯡꯃꯒꯤ ꯅꯣꯡꯃꯒꯤ ꯀꯥꯏꯗꯅ ꯏꯁꯥꯕꯨ ꯍꯨꯃꯥꯡ ꯊꯣꯛꯍꯟꯕ ꯑꯗꯨꯗꯨꯒ ꯏꯁꯥꯕꯨ ꯑꯅꯥ ꯑꯌꯦꯛ ꯌꯥꯎꯍꯟꯗꯅꯕ

ꯕꯤ ꯄꯤ ꯕꯤ ꯄꯤ ꯗꯥꯏꯕꯦꯇꯤꯁ ꯑꯗꯒꯤ ꯉꯥꯛꯊꯣꯛꯅꯕ ꯏꯁꯥꯕꯨ ꯅꯣꯡꯃ ꯅꯣꯡꯃꯒꯤ ꯍꯨꯃꯥꯡ ꯇꯥꯍꯟꯕ ꯅꯣꯡꯃꯒꯤ ꯑꯦꯛꯁꯔꯁꯥꯏꯁ ꯇꯧꯕ ꯅꯣꯡꯃꯒꯤ ꯁꯥꯏꯀꯜ ꯊꯧꯕ ꯏꯁꯥꯅ ꯏꯁꯥꯕꯨ

ꯑꯁꯣꯏ ꯑꯉꯥꯝ ꯌꯥꯎꯗꯅꯕ ꯍꯣꯠꯅꯔꯁꯤ ꯁꯥꯏꯀꯜ ꯊꯧꯕꯅ ꯍꯨꯃꯥꯡ ꯇꯥꯍꯟꯕꯅ ꯋꯥꯛꯀꯤꯡ ꯆꯦꯟꯕꯅ ꯑꯦꯛꯁꯔꯁꯥꯏꯁ ꯇꯧꯕꯅ ꯏꯁꯥꯕꯨ ꯕꯤ ꯄꯤ ꯑꯃꯁꯨꯡ ꯕꯤ ꯄꯤꯗꯒꯤ ꯉꯥꯛꯊꯣꯛꯅꯕ ꯏꯁꯥꯅ ꯏꯁꯥꯕꯨ ꯍꯣꯠꯅꯔꯁꯤ ꯀꯩꯅꯣ ꯁꯥꯏꯀꯜ ꯊꯧꯗꯨꯅ ꯋꯥꯛꯀꯤꯡ ꯆꯦꯟꯗꯨꯅ ꯑꯅꯥꯕꯗꯒꯤ ꯉꯥꯛꯊꯣꯛꯅꯕ ꯍꯣꯠꯅꯔꯁꯤ

ꯏꯁꯥꯅ ꯏꯁꯥꯕꯨ ꯁꯥꯏꯀꯜ ꯊꯧꯕꯅ ꯏꯁꯥꯕꯨ ꯍꯨꯃꯥꯡ ꯇꯥꯍꯟꯗꯨꯅ ꯋꯥꯛꯀꯤꯡ ꯆꯦꯟꯗꯨꯅ ꯏꯁꯥꯕꯨ ꯑꯅꯥ ꯑꯌꯦꯛ ꯌꯥꯎꯗꯅ ꯏꯁꯥ ꯑꯅꯥ ꯑꯌꯦꯛ ꯌꯥꯎꯗꯅꯕ ꯍꯣꯠꯅꯔꯁꯤ ꯏꯁꯥꯅ ꯏꯁꯥꯕꯨ ꯑꯅꯥ ꯑꯌꯦꯛ ꯌꯥꯎꯗꯅꯕ ꯑꯃꯁꯨꯡ ꯁꯥꯏꯀꯜ ꯁꯥꯏꯀꯜ ꯊꯧꯗꯨꯅ ꯋꯥꯛꯀꯤꯡ ꯆꯦꯟꯗꯨꯅ ꯑꯅꯥ ꯑꯌꯦꯛ ꯌꯥꯎꯗꯅꯕ ꯍꯣꯠꯅꯔꯁꯤ ꯅꯣꯡꯃꯒꯤ ꯍꯨꯃꯥꯡ ꯇꯥꯍꯟꯕ ꯍꯣꯠꯅꯔꯁꯤ